ꯑꯩꯒꯤ ꯇ꯭ꯔꯦꯟꯗꯣ ꯑꯩ ꯅꯪꯍꯧꯗ꯭ꯔꯦꯕ ꯉꯁꯤ ꯅꯣꯏꯒꯤ ꯀꯦꯞ ꯗ꯭ꯔꯥꯏꯚꯔꯅ ꯊꯦꯡꯃꯟꯈ꯭ꯔꯕꯒꯤ ꯑꯩꯅ ꯅꯪꯍꯧꯗ꯭ꯔꯦ ꯑꯩ ꯌꯥꯝ ꯁꯥꯎꯅꯤꯡꯈ꯭ꯔꯦ ꯑꯁꯤꯗꯤ ꯑꯩ ꯍꯧꯖꯤꯛ ꯑꯦꯗꯚꯥꯟꯁ ꯄꯤꯕꯁꯨ ꯔꯤꯐꯟ ꯄꯤꯌꯣ ꯅꯠꯇ꯭ꯔꯒ ꯑꯩ ꯁꯦꯟꯁꯨ ꯑꯃꯨꯛ ꯄꯤꯔꯣꯏꯀꯣ ꯍꯧꯖꯤꯛꯀꯤ ꯕꯂꯦꯟꯁꯇꯁꯨ ꯊꯤꯟꯕꯤꯔꯣꯏ ꯑꯁ ꯁꯥꯎꯅꯤꯡꯉꯦ ꯑꯁꯤꯗꯤ ꯅꯣꯏꯒꯤ ꯗ꯭ꯔꯥꯏꯚꯔꯅꯦꯅ ꯃꯇꯝ ꯆꯥꯗꯕꯤꯗ ꯂꯥꯛꯄꯁꯨ ꯉꯝꯗꯦ ꯇ꯭ꯔꯦꯟꯒ ꯐ꯭ꯂꯥꯏꯠ ꯇꯤꯀꯦꯠꯇꯨ ꯀꯩꯝꯐꯥꯎ ꯃꯥꯡꯕ꯭ꯔꯥ ꯈꯪꯗꯕ꯭ꯔꯥ ꯕꯁ ꯇꯤꯀꯦꯠꯁꯨ ꯅꯠꯇꯕ ꯑꯩꯒꯤ ꯇ꯭ꯔꯦꯟ ꯇ꯭ꯔꯦꯟ ꯑꯣꯏꯕ ꯐ꯭ꯂꯥꯏꯠ ꯑꯣꯏꯔꯗꯤ ꯑꯩ ꯑꯃꯨꯛ ꯑꯩ ꯅꯣꯏꯒꯤ ꯑꯦꯖꯦꯟꯁꯤꯗꯤ ꯈꯪꯉꯔꯣꯏꯀꯣ ꯇ꯭ꯔꯦꯟ ꯑꯣꯏꯕꯒꯤ ꯈꯔꯗꯤ ꯍꯣꯏ ꯈꯔꯗꯤ ꯌꯥꯏ ꯑꯗꯨꯕꯨ ꯑꯩ ꯇ꯭ꯔꯦꯟ ꯇꯤꯀꯦꯠꯇꯣ ꯂꯤꯁꯤꯡ ꯃꯔꯤ ꯂꯤꯁꯤꯡ ꯃꯔꯤꯗ ꯇꯤꯀꯦꯠ ꯀꯛꯄꯅꯦꯕ ꯍꯧꯖꯤꯛ ꯑꯩ ꯀꯔꯤ ꯇꯧꯒꯦ ꯍꯥꯏꯕ꯭ꯔꯥ ꯅꯪꯒꯤ ꯅꯪꯒꯤ ꯂꯤꯁꯤꯡ ꯑꯃꯒ ꯑꯩꯒꯤ ꯂꯤꯁꯤꯡ ꯃꯔꯤꯗꯨ ꯀꯃꯥꯏ ꯇꯧꯔꯤꯅꯤ ꯅꯪꯒꯤ ꯂꯤꯁꯤꯡ ꯑꯃ ꯊꯤꯕꯤꯗ꯭ꯔꯁꯨ ꯂꯤꯁꯤꯡ ꯑꯍꯨꯝ ꯑꯩ ꯃꯥꯡꯉꯦꯀꯣ ꯑꯩ ꯁꯨꯡꯊꯤ ꯊꯤꯕꯤꯔꯣꯏ ꯅꯪꯒꯤꯗꯣ ꯑꯁꯨꯃꯥꯏ ꯇꯧꯒꯅꯨ ꯍꯣꯔꯦꯟ ꯃꯇꯨꯡꯗ ꯑꯁꯨꯃꯥꯏ ꯇꯧꯔꯗꯤ ꯅꯨꯡꯉꯥꯏꯇꯦ ꯃꯤꯕꯨꯁꯨ ꯑꯁꯨꯃꯥꯏ ꯃꯥꯡꯍꯟꯒꯅꯨ ꯃꯇꯝ ꯆꯥꯅ ꯆꯥꯅ ꯂꯥꯛꯑꯣ ꯎꯝ ꯌꯥꯗꯦ ꯑꯁꯤꯗꯤ